ꯃꯃꯥꯡꯒꯤ ꯃꯇꯝꯒ ꯑꯗꯒꯤ ꯍꯧꯖꯤꯛꯀꯤ ꯍꯥꯏꯕꯗꯤ ꯃꯇꯝꯁꯤꯒ ꯈꯦꯠꯅꯕ ꯃꯌꯥꯝ ꯂꯩꯔꯦ ꯑꯍꯣꯡꯕ ꯃꯌꯥꯝ ꯑꯃꯁꯨ ꯂꯩꯔꯦ ꯑꯗꯨꯗꯨꯅ ꯍꯥꯏꯕꯗꯤ ꯃꯃꯥꯡꯒꯤ ꯃꯇꯝꯗꯗꯤ ꯒꯥꯔꯤ ꯂꯩꯇꯕ ꯈꯣꯡꯅ ꯆꯠꯂꯝꯕ ꯑꯗꯒꯤꯗꯤ ꯄꯣꯠ ꯄꯨꯔꯒꯁꯨ ꯀꯣꯛꯇ ꯄꯨꯔꯒ ꯌꯥꯝꯅ ꯋꯥꯅ ꯆꯠꯅꯔꯝꯃꯦ ꯑꯗꯨ ꯍꯧꯖꯤꯛ ꯃꯇꯝꯗꯗꯤ ꯒꯥꯔꯤꯒꯤ ꯑꯗꯒꯤ ꯍꯥꯏꯕꯗꯤ ꯆꯥꯎꯈꯠꯂꯛꯄꯒꯤ ꯃꯇꯨꯡ ꯏꯟꯅ ꯑꯋꯥꯠꯄ ꯂꯩꯔꯛꯇ꯭ꯔꯕꯅꯤꯅ ꯉꯁꯥꯏꯒꯤ ꯂꯧ ꯎꯕꯗ ꯑꯣꯏꯔꯁꯨ ꯑꯗꯒꯤ ꯅꯨꯡꯉꯥꯏꯅ ꯌꯥꯝꯅ ꯍꯥꯏꯕꯗꯤ ꯀꯣꯝꯅ ꯍꯤꯡꯅꯕ ꯍꯤꯡꯅꯔꯦ ꯍꯥꯏꯇꯥꯔꯦ ꯑꯗꯨꯒ ꯑꯩꯈꯣꯏꯅ ꯄꯨꯋꯥꯔꯤꯒꯤ ꯍꯥꯏꯔꯒꯗꯤ ꯄꯨꯋꯥꯔꯤ ꯑꯩꯈꯣꯏ ꯄꯨꯌꯥ ꯃꯩ ꯊꯥꯈꯤꯕ ꯃꯇꯝꯗ ꯃꯩꯇꯩꯒꯤ ꯑꯩꯈꯣꯏꯒꯤ ꯃꯌꯦꯛ ꯏꯌꯦꯛꯁꯤꯡꯁꯦ ꯃꯥꯡꯈꯤꯕꯅ ꯃꯔꯝ ꯑꯣꯏꯔꯒ ꯌꯥꯝꯅ ꯑꯩꯈꯣꯏꯒꯤ ꯃꯩꯇꯩꯗ ꯑꯋꯥꯕ ꯑꯗꯒꯤ ꯀꯩꯅꯣ ꯑꯣꯏꯔꯝꯕꯗꯣ ꯑꯗꯣ ꯍꯧꯖꯤꯛꯇꯤ ꯈꯔ ꯈꯔ ꯊꯤꯖꯤꯟ ꯍꯨꯝꯖꯤꯟꯗꯅ ꯑꯩꯈꯣꯏꯅ ꯇꯧꯕꯗꯒꯤꯗꯤ ꯏꯁꯥꯒꯤ ꯀꯜꯆꯔꯦꯜ ꯑꯗꯒꯤ ꯏꯁꯥꯒꯤ ꯂꯣꯟ ꯑꯗꯨꯝ ꯊꯣꯛꯂꯛꯇꯅ ꯍꯧꯖꯤꯛ ꯃꯄꯨꯡ ꯐꯥꯅ ꯑꯗꯨꯝ ꯀꯩꯅꯣ ꯇꯧꯕꯗꯤ ꯑꯣꯏꯔꯦ ꯑꯗꯨꯒ ꯖꯒꯣꯏ ꯏꯁꯩ ꯑꯗꯒꯤ ꯁꯒꯣꯜ ꯀꯥꯡꯖꯩꯅ ꯆꯤꯡꯕ ꯑꯩꯈꯣꯏꯒꯤ ꯍꯥꯏꯕꯗꯤ ꯃꯇꯝꯗꯨꯒꯤ ꯂꯩꯔꯝꯕꯁꯤꯡꯗꯣ ꯑꯗꯨ ꯍꯧꯖꯤꯛ ꯑꯗꯨꯝ ꯑꯩꯈꯣꯏ ꯅꯧꯅ ꯑꯩꯈꯣꯏ ꯊꯤꯗꯣꯑꯒ ꯑꯩꯈꯣꯏꯒꯤ ꯑꯗꯨꯝ ꯑꯗꯨꯒꯤ ꯀꯩꯅꯣꯗꯨꯅ ꯁꯛ ꯇꯥꯛꯏ ꯍꯥꯏꯇꯥꯔꯦ